ꯑꯩ ꯅꯨꯡꯇꯤꯒꯤ ꯑꯌꯨꯛꯇ ꯂꯝꯖꯦꯜ ꯆꯦꯜꯂꯤ ꯂꯝꯖꯦꯜ ꯆꯦꯟꯕꯗ ꯑꯩ ꯌꯥꯝꯗ꯭ꯔꯕꯗ ꯅꯣꯡꯃꯒꯤ ꯄꯨꯡ ꯑꯃꯗꯒꯤꯅ ꯑꯃ ꯃꯈꯥꯏ ꯐꯥꯎꯗꯤ ꯁꯤꯖꯤꯟꯅꯩ ꯑꯗꯨꯒ ꯑꯩꯕꯨ ꯂꯝꯖꯦꯜ ꯆꯦꯟꯕ ꯆꯠꯄꯒꯤꯗꯃꯛ ꯄꯨꯛꯅꯤꯡ ꯊꯧꯒꯠꯄꯤꯈꯤꯕ ꯑꯁꯤꯗꯤ ꯑꯩꯒꯤ ꯕꯕꯥꯅꯤ ꯃꯍꯥꯛꯅ ꯅꯨꯡꯇꯤꯒꯤ ꯑꯌꯨꯛ ꯍꯧꯗꯣꯛꯂꯒ ꯍꯛꯆꯥꯡ ꯐꯕꯅ ꯂꯟꯅꯤ ꯑꯌꯨꯛꯀꯤ ꯑꯌꯨꯛꯀꯤ ꯑꯌꯤꯡꯕ ꯅꯨꯡꯁꯤꯠ ꯑꯁꯤ ꯏꯁꯥꯗ ꯐꯨꯍꯜꯂꯕꯗꯤ ꯑꯗꯨꯛꯀꯤ ꯃꯇꯤꯛ ꯀꯥꯟꯅꯒꯅꯤ ꯂꯥꯏꯅꯥ ꯇꯤꯅꯥ ꯀꯌꯥ ꯆꯪꯉꯛꯀꯗꯕꯗꯒꯤ ꯉꯥꯛꯊꯣꯛꯄ ꯉꯝꯒꯅꯤ ꯍꯥꯏꯅ ꯃꯍꯥꯛꯅ ꯑꯩꯉꯣꯟꯗ ꯄꯥꯎꯇꯥꯛ ꯄꯤ ꯑꯗꯨꯒ ꯂꯝꯖꯦꯜ ꯆꯦꯟꯕꯗ ꯑꯩꯈꯣꯏꯗ ꯇꯥꯔꯛꯂꯤꯕ ꯍꯨꯃꯥꯡ ꯑꯗꯨꯅ ꯏꯁꯥꯕꯨ